ꯑꯩꯈꯣꯏꯒꯤ ꯃꯐꯝ ꯑꯁꯤꯗ ꯁꯥꯕ ꯑꯥꯔꯠ ꯑꯦꯟ ꯀ꯭ꯔꯥꯐꯀꯤ ꯄꯣꯠ ꯈꯔ ꯍꯥꯏꯕ ꯇꯥꯔꯒꯗꯤ ꯑꯍꯥꯟꯕꯗ ꯋꯥꯒꯤ ꯄꯣꯊꯣꯛꯅ ꯁꯥꯕ ꯄꯣꯠꯂꯝꯁꯤꯡ ꯑꯅꯤꯁꯨꯕꯗ ꯀꯧꯅꯥꯒꯤ ꯄꯣꯠꯅ ꯁꯥꯕ ꯄꯣꯠꯁꯤꯡ ꯑꯍꯨꯝꯁꯨꯕꯗ ꯌꯦꯝꯄꯥꯛ ꯀꯣꯛꯇ ꯀꯨꯞꯅꯕ ꯑꯍꯨꯝꯁꯨꯕꯗ ꯂꯤꯒꯤ ꯄꯣꯠꯂꯝꯁꯤꯡ ꯑꯁꯤꯅꯤ ꯍꯥꯏꯔꯤꯕ ꯄꯣꯠꯁꯤꯡ ꯑꯁꯤ ꯔꯣ ꯃꯦꯇꯔꯤꯌꯜ ꯃꯔꯥꯡ ꯀꯥꯏꯅ ꯂꯩꯕꯅ ꯃꯔꯝ ꯑꯣꯏꯔꯒ ꯑꯩꯈꯣꯏꯅ ꯈꯨꯟꯗ ꯐꯖꯅ ꯁꯥꯏ ꯃꯁꯤꯅ ꯌꯨꯝꯒꯤ ꯑꯆꯧꯕ ꯏꯪꯀꯝ ꯂꯥꯛꯅꯕꯒꯤ ꯄꯥꯝꯕꯩ ꯑꯣꯏꯔꯤ ꯃꯁꯤ ꯃꯃꯥꯡꯗꯒꯤ ꯇꯧꯗꯨꯅ ꯂꯥꯛꯂꯤ ꯍꯧꯖꯤꯛꯇꯤ ꯑꯇꯣꯞꯄ ꯁ꯭ꯇꯦꯠ ꯀꯟꯇ꯭ꯔꯤꯗꯁꯨ ꯌꯣꯟꯗꯨꯅ ꯁꯦꯟ ꯐꯖꯅ ꯇꯥꯜꯂꯤ